ꯑꯩꯈꯣꯏꯒꯤ ꯆꯥꯛꯈꯨꯝꯗ ꯂꯩꯕꯥ ꯀꯣꯟ ꯂꯤꯛ ꯃꯈꯜ ꯀꯌꯥ ꯑꯁꯤ ꯁꯟꯗꯣꯛꯅ ꯇꯥꯛꯄ ꯌꯥꯏ ꯃꯈꯣꯏꯁꯤꯡ ꯁꯤꯖꯤꯟꯅꯐꯝ ꯑꯗꯨꯗꯤ ꯑꯍꯥꯟꯕꯗ ꯑꯩꯈꯣꯏꯅ ꯆꯐꯨ ꯎꯌꯥꯟ ꯆꯐꯨꯗꯅ ꯑꯩꯈꯣꯏꯅ ꯆꯥꯛ ꯊꯣꯡꯏ ꯑꯗꯨꯗꯒꯤ ꯎꯌꯥꯟ ꯍꯥꯏꯔꯤꯁꯤꯗꯅ ꯑꯩꯈꯣꯏꯅ ꯌꯦꯟꯁꯥꯡ ꯊꯣꯡꯏ ꯑꯗꯨꯗꯒꯤ ꯑꯍꯨꯝꯗꯅ ꯈꯥꯡ ꯈꯥꯡꯁꯤꯗꯅ ꯑꯩꯈꯣꯏꯅ ꯉꯥ ꯉꯧꯕ ꯑꯗꯨꯗꯒꯤ ꯑꯗꯨꯝꯅ ꯇꯣꯉꯥꯟ ꯇꯣꯉꯥꯟꯕ ꯃꯈꯜ ꯑꯗꯨꯝꯅ ꯁꯤꯖꯤꯟꯅꯕ ꯌꯥꯏ ꯑꯗꯨꯗꯒꯤ ꯈꯨꯖꯥꯏ ꯑꯗꯨꯗꯒꯤ ꯄꯨꯈꯝ ꯇꯦꯡꯀꯣꯠ ꯐꯨꯈꯝ ꯇꯦꯡꯀꯣꯠꯇꯅ ꯄꯨꯈꯝꯗꯅ ꯑꯩꯈꯣꯏꯅ ꯆꯥꯛ ꯆꯥꯕ ꯇꯦꯡꯀꯣꯠꯇꯅ ꯌꯦꯟꯁꯥꯡ ꯍꯥꯞꯄ ꯑꯗꯨꯗꯒꯤ ꯈꯨꯖꯥꯏꯗꯅ ꯏꯁꯤꯡ ꯑꯩꯈꯣꯏꯒꯤ ꯊꯛꯄꯒꯤ ꯍꯥꯞꯄ ꯑꯗꯨꯗꯒꯤ ꯒ꯭ꯂꯥꯁ ꯑꯗꯨꯗꯒꯤ ꯂꯤꯛꯂꯤ ꯒ꯭ꯂꯥꯁ ꯏꯁꯇꯤꯜ ꯒ꯭ꯂꯥꯁ ꯑꯁꯤꯒꯨꯝꯕꯗꯁꯨ ꯏꯁꯤꯡ ꯍꯥꯞꯄꯒꯤꯁꯨ ꯑꯗꯨꯝ ꯁꯤꯖꯤꯟꯅꯩ ꯑꯗꯨꯗꯒꯤ ꯀꯣꯔꯐꯨ ꯀꯣꯔꯐꯨꯗꯁꯨ ꯑꯩꯈꯣꯏ ꯏꯁꯤꯡ ꯑꯗꯨꯝꯅ ꯆꯥꯛ ꯏꯁꯤꯡ ꯊꯣꯡꯕꯒꯤ ꯏꯁꯇꯣꯔ ꯇꯧꯕꯒꯤ ꯀꯣꯔꯐꯨꯒꯨꯝꯕꯁꯨ ꯁꯤꯖꯤꯟꯅꯩ ꯑꯗꯨꯗꯒꯤ ꯆꯦꯡꯐꯨ ꯆꯦꯡꯐꯨꯁꯤꯗꯗꯤ ꯑꯩꯈꯣꯏꯅ ꯑꯩꯈꯣꯏꯒꯤ ꯆꯥꯅꯕ ꯆꯦꯡ ꯑꯗꯨꯗꯒꯤ ꯑꯌꯥꯝꯕꯅ ꯑꯗꯨꯗ ꯊꯝꯃꯤ ꯑꯗꯨꯗꯒꯤ ꯃꯛꯀꯨꯝꯕꯗꯅ ꯑꯩꯈꯣꯏꯅ ꯆꯥ ꯑꯗꯨꯗꯒꯤ ꯀꯩꯅꯣꯒꯨꯝꯕꯁꯤ ꯊꯛꯄꯁꯨ ꯌꯥꯎꯏ ꯁꯪꯒꯣꯝꯒꯨꯝꯕ ꯊꯛꯄꯁꯨ ꯌꯥꯎꯏ ꯑꯗꯨꯗꯒꯤ ꯀꯣꯝꯄꯥꯛꯁꯤꯗꯅ ꯑꯃꯨꯛ ꯑꯩꯈꯣꯏꯅ ꯊꯣꯡ ꯊꯥꯛꯀꯗꯧꯔꯤꯕ ꯄꯣꯠꯂꯝꯃꯈꯩꯁꯤꯡꯁꯤ ꯆꯥꯝꯊꯣꯛ ꯆꯥꯝꯁꯤꯟ ꯑꯗꯨꯗꯒꯤ ꯍꯥꯞꯇꯣꯛ ꯍꯥꯞꯆꯤꯟ ꯀꯩ ꯀꯩ ꯃꯈꯩꯁꯤꯡ ꯂꯣꯏꯅ ꯑꯗꯨꯃꯥꯏꯅ ꯁꯤꯖꯤꯟꯅꯩ